ꯀꯦ ꯋꯥꯏ ꯄꯤ ꯔꯤꯗꯤꯡ ꯑꯁꯤꯅ ꯑꯩꯈꯣꯏꯗ ꯀꯥꯟꯅꯕ ꯀꯌꯥ ꯑꯃꯔꯣꯝ ꯑꯃ ꯄꯤꯍꯜꯂꯤ ꯑꯩꯈꯣꯏꯗ ꯑꯀꯥꯎꯕ ꯂꯥꯛꯀꯧꯕ ꯂꯩꯔꯒꯁꯨ ꯃꯁꯤꯅ ꯑꯩꯈꯣꯏꯗ ꯀꯥꯎꯍꯟꯗꯅ ꯃꯇꯝ ꯈꯔꯗꯤ ꯅꯤꯡꯁꯤꯡꯕꯒꯤ ꯁꯛꯇꯤ ꯂꯩꯍꯜꯂꯤ ꯑꯗꯨꯅ ꯂꯣꯜ ꯍꯥꯏꯕꯁꯤꯗꯤ ꯑꯩꯈꯣꯏꯒꯤ ꯄꯨꯟꯁꯤꯗ ꯉꯥꯡꯊꯣꯛꯇ꯭ꯔꯒꯗꯤ ꯍꯥꯏꯗꯣꯛꯇ꯭ꯔꯒꯗꯤ ꯑꯩꯒꯤ ꯊꯝꯃꯣꯏꯅꯨꯡꯗ ꯂꯩꯔꯤꯕ ꯑꯁꯦ ꯀꯅꯥ ꯑꯃꯇꯅ ꯏꯂꯥꯏ ꯂꯥꯏꯅ ꯍꯦꯛꯇ ꯈꯪꯕ ꯉꯝꯗꯦ ꯑꯗꯨꯅ ꯑꯩꯈꯣꯏꯅ ꯏꯁꯥꯒꯤ ꯂꯣꯟ ꯑꯁꯤ ꯏꯁꯥꯅ ꯐꯖꯅ ꯆꯨꯝꯅ ꯃꯤ ꯑꯃꯕꯨ ꯑꯟꯗꯔꯁꯇꯦꯟ ꯇꯧꯅꯕꯒꯤꯗꯃꯛꯇ ꯉꯥꯡꯕ ꯃꯇꯝꯗ ꯌꯥꯝꯅ ꯃꯔꯨꯑꯣꯏ ꯃꯁꯤꯗ ꯀꯔꯤꯒꯨꯝꯕ ꯈꯨꯗꯣꯡꯆꯥꯗꯕ ꯂꯥꯛꯄ ꯌꯥꯎꯔꯒꯁꯨ ꯀꯦ ꯋꯥꯏ ꯄꯤ ꯑꯁꯤ ꯅꯩꯅꯍꯧꯕ ꯈꯪꯍꯧꯕ ꯑꯁꯤꯅ ꯑꯩꯈꯣꯏꯗ ꯃꯤ ꯑꯃꯕꯨ ꯐꯖꯅ ꯍꯦꯟꯗꯜ ꯇꯧꯅ ꯋꯥ ꯉꯥꯡꯍꯟꯕ ꯉꯝꯃꯤ ꯃꯁꯤ ꯍꯧꯖꯤꯛꯀꯤ ꯆꯥꯎꯈꯠꯂꯕ ꯃꯇꯝ ꯑꯁꯤꯗ ꯌꯥꯝꯅ ꯀꯥꯟꯅꯕ ꯑꯃ ꯑꯣꯏꯍꯜꯂꯤ